ꯑꯩꯅ ꯑꯣꯟꯂꯥꯏꯟꯗꯒꯤ ꯈꯣꯡꯎꯞ ꯑꯃ ꯂꯧꯋꯦ ꯗꯨꯀꯥꯟꯗ ꯈꯨꯡꯎꯞꯇꯣ ꯑꯩꯈꯣꯏꯒꯤ ꯅꯝꯕꯔꯁꯨ ꯅꯝꯕꯔ ꯑꯗꯨꯝ ꯐꯥꯏꯚ ꯑꯣꯏꯌꯦꯕꯀꯣ ꯑꯗꯨꯒ ꯈꯣꯡꯁꯦ ꯈꯔ ꯄꯤꯛꯇꯛ ꯇꯧꯕꯅꯤꯅ ꯑꯗꯨ ꯐꯥꯏꯚ ꯑꯣꯏ ꯑꯗꯨꯒ ꯌꯥꯝꯅ ꯑꯩꯈꯣꯏꯒꯤ ꯌꯥꯝ ꯀꯨꯏꯅꯁꯨ ꯆꯠꯂꯦ ꯑꯗꯣ ꯄꯣꯠꯁꯨ ꯀ꯭ꯋꯥꯂꯤꯇꯤ ꯂꯩꯕ ꯑꯣꯏꯕ ꯃꯃꯜꯁꯨ ꯑꯗꯨꯝ ꯍꯣꯡꯕ ꯍꯥꯟꯅ ꯍꯥꯏꯗꯤ ꯃꯥꯒꯤ ꯀꯩꯅꯣꯗꯣ ꯂꯨꯄꯥ ꯂꯤꯁꯤꯡ ꯑꯃ ꯑꯣꯏꯔꯒꯁꯨ ꯑꯣꯐꯔꯗ ꯆꯥꯝꯃꯉꯥꯗ ꯂꯧꯔꯦꯕꯀꯣ ꯑꯗꯨꯒ ꯕ꯭ꯂꯦꯛ ꯀꯂꯔꯒꯤꯗꯅꯦ ꯑꯗꯨꯒ ꯑꯩꯈꯣꯏꯒꯤ ꯌꯥꯝ ꯅꯨꯡꯉꯥꯏꯕ ꯑꯗꯒꯤ ꯌꯥꯝꯅ ꯀꯩꯅꯣ ꯇꯧꯋꯦ ꯌꯥꯝꯅ ꯍꯥꯏꯗꯤ ꯇꯣꯡꯕꯗꯁꯨ ꯗ꯭ꯔꯦꯁꯁꯤꯡꯗꯨꯒ ꯑꯗꯨꯝ ꯆꯥꯟꯅꯕ ꯑꯗꯒꯤ ꯑꯗꯨꯝ ꯑꯗꯨ ꯂꯩꯕꯗꯁꯨ ꯑꯃꯨꯛ ꯕꯖꯥꯔꯗ ꯆꯠꯂꯒ ꯄꯩꯁꯥ ꯇꯤꯡꯗꯅ ꯍꯥꯏꯗꯤ ꯃꯇꯝꯁꯨ ꯃꯥꯡꯗ꯭ꯔꯦ ꯑꯗꯒꯤ ꯒꯥꯔꯤ ꯚꯔꯥꯁꯨ ꯇꯤꯡꯗ꯭ꯔꯦ ꯑꯗꯨꯒ ꯆꯠꯂꯒ ꯂꯧꯔꯒ ꯑꯗꯨꯃꯥꯏꯅ ꯀꯩꯅꯣ ꯇꯧꯋꯦ ꯌꯥꯝꯅ ꯅꯨꯡꯉꯥꯏꯌꯦ ꯍꯥꯏꯕꯗꯤ ꯑꯣꯟꯂꯥꯏꯟꯒꯤ ꯄꯣꯠꯁꯦ ꯑꯗꯣ ꯑꯗꯨꯃꯥꯏꯅ ꯈꯣꯡꯎꯞꯇꯣ ꯂꯧꯔꯒ ꯑꯩꯈꯣꯏꯒꯤ ꯀꯩꯅꯣ ꯇꯧꯖꯔꯦ ꯑꯍꯣꯡꯕ ꯃꯃꯜꯗ ꯑꯗꯨꯒ ꯌꯥꯝ ꯀꯨꯏꯅꯁꯨ ꯇꯣꯡꯕ ꯑꯗꯒꯤ ꯀ꯭ꯋꯥꯂꯤꯇꯤꯁꯨ ꯌꯥꯝ ꯂꯩꯕ ꯄꯣꯠ ꯑꯣꯏꯔꯝꯕ